ꯑꯩꯅ ꯈ꯭ꯋꯥꯏ ꯃꯔꯨ ꯑꯣꯏꯅ ꯆꯠꯅꯤꯡꯕꯗꯤ ꯁꯥꯎꯗꯤ ꯑꯥꯔꯕꯇ ꯁꯥꯎꯗꯤ ꯑꯥꯔꯕ ꯆꯠꯄꯁꯤꯒꯤ ꯃꯔꯝꯗꯤ ꯁꯥꯎꯗꯤ ꯑꯥꯔꯕꯇ ꯑꯩꯈꯣꯏ ꯃꯨꯁꯂꯤꯝꯒꯤ ꯑꯣꯏꯅꯗꯤ ꯁꯥꯎꯗꯤ ꯑꯥꯔꯕꯇ ꯍꯖ ꯍꯖ ꯇꯧꯕ ꯍꯥꯏꯅ ꯆꯠꯂꯤ ꯃꯁꯤ ꯍꯖ ꯇꯧꯕꯁꯤ ꯑꯩꯈꯣꯏ ꯃꯨꯁꯂꯤꯝꯒꯤꯗꯗꯤ ꯁꯨꯡꯇꯧ ꯇꯧꯗꯕ ꯌꯥꯗꯕ ꯍꯥꯏꯗꯤ ꯄꯩꯁꯥ ꯄꯥꯏꯔꯒ ꯄꯩꯁꯥꯗꯨ ꯐꯨꯖꯨꯜꯗ ꯁꯤꯖꯤꯟꯅꯗꯕꯤꯗ ꯍꯖ ꯇꯧꯊꯣꯛꯑꯒ ꯍꯖꯇ ꯑꯣꯏ ꯍꯖ ꯍꯖ ꯇꯧꯕꯅ ꯍꯦꯟꯅ ꯐꯩ ꯃꯔꯝꯗꯤ ꯍꯖ ꯍꯥꯏꯁꯦ ꯑꯩꯈꯣꯏꯒꯤ ꯃꯨꯁꯂꯤꯝꯒꯤ ꯀꯜꯆꯔ ꯑꯃꯗꯗꯤ ꯍꯥꯏꯗꯤ ꯃꯨꯁꯂꯤꯝ ꯔꯦꯂꯤꯖꯟ ꯏꯁꯂꯥꯝ ꯆꯠꯄ ꯔꯦꯂꯤꯖꯟ ꯀꯥꯡꯕꯨꯗꯗꯤ ꯍꯖ ꯆꯠꯄ ꯍꯥꯏꯁꯦ ꯈ꯭ꯋꯥꯏꯗꯩ ꯃꯔꯨ ꯑꯣꯏ ꯍꯖ ꯆꯠꯂꯨꯔꯕ ꯃꯤ ꯑꯃꯕꯨ ꯑꯜꯂꯥꯒꯤ ꯑꯩꯈꯣꯏꯒꯤ ꯑꯩꯈꯣꯏꯒꯤ ꯑꯩꯈꯣꯏ ꯒꯣꯗ ꯑꯜꯂꯥꯁꯦ ꯁꯤꯒꯤ ꯑꯆꯥꯟꯕ ꯍꯥꯏꯗꯤ ꯑꯆꯥꯟꯕ ꯎꯃꯠ ꯑꯃꯅꯤ ꯍꯥꯏꯅ ꯂꯩꯅꯩ ꯃꯔꯝꯗꯤ ꯍꯖ ꯆꯠꯄ ꯉꯝꯗꯖꯗꯕ ꯃꯤꯁꯤꯡꯁꯨ ꯍꯖ ꯆꯠꯄ ꯉꯝꯅꯉꯥꯏꯒꯤ ꯍꯣꯠꯅꯒꯗꯕꯅꯤ ꯍꯥꯏꯕꯒꯤ ꯑꯩꯈꯣꯏꯒꯤ ꯃꯨꯁꯂꯤꯝꯒꯤ ꯀꯜꯆꯔꯗ ꯍꯥꯏꯗꯤꯁꯤ ꯌꯥꯎꯁꯨ ꯌꯥꯎꯋꯤ ꯑꯗꯨꯒ ꯍꯖ ꯆꯠꯄꯅ ꯀꯥꯟꯅꯕꯁꯦ ꯑꯩꯈꯣꯏꯗ ꯍꯖ ꯆꯠꯄꯒꯤ ꯀꯥꯟꯅꯕꯁꯦ ꯃꯨꯁꯂꯤꯝꯒꯤ ꯁꯥꯎꯗꯤ ꯑꯔꯥꯕꯤꯌꯥꯗ ꯑꯩꯈꯣꯏꯒꯤ ꯍꯥꯟꯅ ꯄ꯭ꯔꯣꯐꯦꯠ ꯃꯨꯍꯝꯃꯠ ꯁꯜꯂꯜꯂꯥꯍꯨ ꯑꯜꯂꯥꯏꯍꯤ ꯋꯥꯁꯂꯝꯒꯤ ꯃꯇꯝꯗ ꯍꯖ ꯃꯇꯝꯗꯒꯤ ꯍꯧꯅ ꯍꯧꯖꯤꯛꯐꯥꯎꯕ ꯍꯖꯁꯤ ꯑꯗꯨꯝ ꯄꯥꯡꯊꯣꯛꯅꯔꯛꯏ ꯍꯖ ꯍꯥꯏꯕ ꯃꯐꯝꯁꯦ ꯃꯗꯤꯅꯥ ꯃꯀꯥꯗ ꯂꯩꯕ ꯃꯗꯤꯅꯥ ꯍꯖꯔꯠ ꯃꯨꯍꯝꯃꯠ ꯁꯜꯂꯜꯂꯥꯍꯨ ꯑꯜꯂꯥꯏꯍꯤ ꯋꯥꯁꯂꯝꯒꯤ ꯃꯥꯒꯤ ꯒ꯭ꯔꯦꯕꯌꯥꯗ ꯑꯣꯏꯅ ꯂꯩꯕꯅꯦꯕ ꯁꯤ ꯍꯖ ꯍꯖꯀꯤ ꯀꯔꯤꯁꯦ ꯑꯩꯉꯣꯟꯗ ꯑꯩꯒꯤ ꯑꯩ ꯍꯖ ꯇꯧꯕꯁꯦ ꯌꯥꯝꯅ ꯇꯧꯅꯤꯡꯉꯤ ꯃꯔꯝꯗꯤ ꯏꯕꯟ ꯏꯐ ꯑꯩꯁꯦ ꯃꯨꯁꯂꯤꯝ ꯑꯃ ꯑꯣꯏꯕꯅꯤꯅ ꯍꯖꯀꯤ ꯍꯖ ꯇꯧꯅꯤꯡꯕꯒꯤ ꯑꯄꯥꯝꯕꯁꯤ ꯂꯩ ꯑꯗꯨꯒ ꯁꯥꯎꯗꯤꯁꯦ ꯌꯥꯝꯅꯁꯨ ꯆꯠꯅꯤꯡꯉꯤ ꯍꯖ ꯇꯧꯕ ꯈꯛꯀꯤ ꯅꯠꯇꯅ ꯁꯥꯎꯗꯦꯁꯦ ꯆꯠꯅꯤꯡꯕꯒꯤ ꯍꯥꯏꯗꯤ ꯀꯔꯤꯁꯨ ꯂꯩ ꯑꯗꯨꯅ ꯍꯖ ꯍꯖ ꯆꯠꯄꯁꯦ ꯑꯩꯒꯤ ꯑꯄꯥꯝꯕꯅꯤ ꯁꯤ ꯃꯥꯂꯦꯝꯗ ꯈ꯭ꯋꯥꯏꯗꯒꯤ ꯆꯠꯄꯒꯤ ꯃꯐꯝ ꯍꯥꯏꯔꯒꯗꯤ ꯍꯖ ꯇꯧꯕ ꯆꯠꯄ ꯁꯥꯎꯗ ꯑꯥꯔꯕꯇ ꯁꯥꯎꯗ ꯑꯥꯔꯕꯀꯤ ꯃꯀꯥ ꯍꯥꯏꯔꯤꯕ ꯃꯐꯝ ꯑꯁꯤꯗ ꯍꯖ ꯇꯧꯕ ꯆꯠꯄ ꯑꯣꯔ ꯃꯁꯤ ꯆꯠꯄꯅ ꯃꯨꯁꯂꯤꯝꯁꯤꯡꯒꯤ ꯑꯣꯏꯅꯗꯤ ꯌꯥꯝꯅ ꯀꯥꯟꯅꯩ ꯌꯥꯝꯅꯁꯨ ꯐꯩ ꯃꯔꯝ ꯑꯁꯤꯅ ꯑꯩꯒꯤ ꯑꯣꯏꯅꯒꯗꯤ ꯍꯖ ꯆꯠꯄ ꯁꯥꯎꯗꯤ ꯑꯥꯔꯕꯤꯌꯥꯗ ꯆꯠꯂꯒ ꯍꯖ ꯇꯧꯕ ꯍꯥꯏꯕꯁꯤ ꯁꯤꯅ ꯍꯦꯟꯅ ꯄꯥꯝꯖꯩ ꯆꯠꯁꯨ ꯆꯠꯀꯅꯤ